ꯑꯩꯈꯣꯏꯅ ꯁꯥꯡꯂꯕ ꯈꯣꯡꯆꯠ ꯑꯃ ꯍꯥꯏꯕꯗꯤ ꯕꯥꯏꯛ ꯑꯃ ꯇꯣꯡꯉꯒ ꯒꯥꯔꯤ ꯃꯆꯥ ꯑꯃ ꯊꯧꯔꯒ ꯆꯠꯄ ꯃꯇꯝꯗ ꯇꯉꯥꯏ ꯐꯗꯅ ꯄꯨꯗ ꯌꯥꯗꯕ ꯄꯣꯠꯂꯝ ꯈꯔ ꯑꯗꯨꯝ ꯑꯩꯈꯣꯏꯗ ꯃꯥꯏꯌꯣꯛꯅꯩ ꯍꯥꯏꯔꯤꯕ ꯄꯣꯠꯂꯝꯁꯤꯡ ꯑꯗꯨꯗꯤ ꯇꯉꯥꯏ ꯐꯗꯅ ꯑꯩꯈꯣꯏꯒꯤ ꯍꯦꯝꯂꯦꯠ ꯍꯦꯝꯂꯦꯠ ꯑꯃ ꯎꯞꯄ ꯗꯔꯀꯥꯔ ꯑꯣꯏ ꯃꯁꯤꯃ ꯑꯗꯨꯝ ꯀꯝꯄꯜꯁꯔꯤ ꯑꯣꯏꯅ ꯂꯩꯔꯅꯤ

ꯉꯝꯃꯒꯗꯤ ꯑꯩꯈꯣꯏꯒꯤ ꯈꯨꯠ ꯃꯣꯖꯥ ꯈꯨꯠ ꯃꯣꯖꯥꯒꯨꯝꯕ ꯑꯃ ꯍꯥꯏꯕꯗꯤ ꯖꯔꯅꯤ ꯊꯧꯕ ꯃꯇꯝꯗ ꯅꯨꯡꯁꯤꯠ ꯅꯨꯡꯁꯥ ꯑꯗꯒꯤ ꯑꯗꯨ ꯊꯧꯕ ꯃꯇꯝꯗ ꯈꯨꯠ ꯃꯣꯖꯥ ꯑꯃ ꯎꯞꯄ ꯍꯥꯏꯕꯁꯤ ꯌꯥꯝꯅ ꯅꯨꯡꯉꯥꯏꯕ ꯄꯣꯠꯁꯛ ꯑꯃꯅꯤ ꯑꯗꯨꯝ ꯈꯔ ꯍꯦꯟꯅ ꯁꯥꯡꯅ ꯊꯧꯔꯛꯄ ꯃꯇꯝꯗꯗꯤ ꯑꯩꯈꯣꯏꯒꯤ ꯐꯤꯔꯣꯟꯁꯤꯡ ꯑꯁꯤ ꯃꯣꯠꯍꯟꯗꯅꯕꯒꯤꯗꯃꯛꯇ ꯑꯩꯈꯣꯏꯒꯤ ꯋꯤꯟꯄ꯭ꯔꯨꯞꯀꯨꯝꯕ ꯑꯩꯈꯣꯏꯒꯤ ꯎꯐꯨꯟ ꯋꯥꯏꯐꯨꯟ ꯆꯪꯗꯅꯕ ꯅꯣꯡ ꯑꯣꯏꯔꯁꯨ ꯎꯐꯨꯟ ꯋꯥꯏꯐꯨꯟ ꯑꯣꯏꯔꯁꯨ ꯅꯨꯡꯁꯤꯠ ꯑꯣꯏꯔꯁꯨ ꯆꯪꯗꯅꯕ ꯑꯩꯈꯣꯏ ꯑꯗꯨꯒꯨꯝꯕ ꯃꯦꯟꯁꯤꯟꯕꯗ ꯀꯣꯕꯔ ꯑꯃ ꯂꯤꯠꯁꯤꯟꯕ ꯑꯃ ꯗꯔꯀꯥꯔ ꯑꯣꯏ ꯂꯣꯏꯅꯅ ꯃꯥꯛꯁ ꯑꯃ ꯑꯗꯨꯝ ꯗꯔꯀꯥꯔ ꯑꯣꯏ ꯃꯔꯨ ꯑꯣꯏꯅ ꯑꯩꯈꯣꯏꯅ ꯑꯗꯨꯝꯕ ꯑꯁꯥꯡꯕ ꯂꯝꯕꯤ ꯆꯠꯄꯀꯦ ꯍꯥꯏꯕ ꯇꯥꯔꯒꯗꯤ ꯂꯝꯕꯤꯗ ꯑꯃꯨꯛ ꯍꯟꯅ ꯈꯥꯝꯃꯒ ꯂꯩꯊꯣꯛ ꯂꯩꯁꯤꯟ ꯇꯧꯗꯅꯕꯒꯤꯗꯃꯛꯇ ꯕꯦꯛ ꯃꯆꯥ ꯑꯃꯗ ꯑꯩꯈꯣꯏꯒꯤ ꯏꯁꯤꯡ ꯏꯁꯤꯡ ꯑꯗꯒꯤ ꯐꯥꯔꯁ ꯑꯦꯠꯀꯤ ꯑꯣꯏꯕ ꯑꯥꯏꯇꯦꯝ ꯑꯩꯈꯣꯏ ꯕꯦꯟꯗꯦꯖ ꯗꯤꯇꯣꯟ ꯑꯣꯏꯕ ꯌꯥꯏ ꯑꯦꯅꯤ ꯀꯩꯅꯣ ꯑꯩꯈꯣꯏꯒꯤ ꯇꯩꯕꯗ ꯑꯁꯣꯛ ꯑꯄꯟ ꯂꯩꯔꯒꯁꯨ ꯇꯩꯕ ꯌꯥꯕ ꯑꯅꯥꯕꯗ ꯁꯣꯛꯈ꯭ꯔꯒꯁꯨ ꯇꯩꯕ ꯌꯥꯕ ꯑꯗꯨꯒꯨꯝꯕ ꯀꯔꯤ ꯃꯣꯂꯣꯝ ꯑꯃ ꯀꯔꯤꯒꯨꯝꯕ ꯍꯦꯛꯇ ꯑꯩꯅ ꯑꯄꯥꯝꯕ ꯑꯐꯪꯕ ꯈꯔ ꯕꯦꯟꯗꯦꯖ ꯈꯔ ꯍꯤ ꯑꯩꯈꯣꯏꯒꯤ ꯂꯁꯤꯡ ꯈꯔ ꯇꯉꯥꯏ ꯐꯗꯅ ꯑꯩꯈꯣꯏꯒꯤ ꯕ꯭ꯂꯦꯠꯀꯨꯝꯕ ꯑꯗꯨꯝ ꯍꯥꯞꯆꯤꯟꯕ ꯗꯔꯀꯥꯔ ꯑꯣꯏ ꯏꯁꯤꯡ ꯍꯥꯞꯆꯤꯟꯕ ꯗꯔꯀꯥꯔ ꯑꯣꯏ ꯑꯗꯒꯤ ꯑꯩꯈꯣꯏꯒꯤ ꯉꯝꯖꯔꯒꯗꯤ ꯂꯝꯁꯥꯡ ꯍꯦꯟꯅ ꯁꯥꯡꯅ ꯊꯧꯕꯒꯤꯗꯃꯛꯇꯗꯤ ꯑꯩꯈꯣꯏꯒꯤ ꯍꯧꯖꯤꯛꯀꯤ ꯃꯇꯝꯒꯤ ꯑꯣꯏꯅꯗꯤ ꯄꯝ ꯐꯣꯜꯗꯤꯡ ꯄꯝ ꯃꯆꯥꯗꯨꯐꯥꯎ ꯍꯥꯞꯄꯗ ꯌꯥꯝꯅ ꯀꯥꯟꯅꯕ ꯄꯣꯠ ꯑꯃꯅꯦꯅ ꯈꯜꯂꯤ ꯑꯩ ꯋꯥꯈꯟꯗ ꯍꯥꯏꯕꯗꯤ ꯂꯃꯈꯥꯡꯗ ꯒꯥꯔꯤ ꯋꯥꯛꯁꯣꯞ ꯂꯩꯇꯕ ꯃꯐꯝꯗ ꯀꯔꯤꯒꯨꯝꯕꯗ ꯈꯨꯗꯣꯡ ꯊꯤꯗꯅ ꯑꯩꯈꯣꯏ ꯇꯥꯌꯥꯔ ꯇꯥꯌꯥꯔ ꯄꯝꯆꯔ ꯑꯣꯏꯔꯛꯄ ꯇꯥꯔꯒꯁꯨ ꯉꯥꯛꯇꯪꯒꯤ ꯑꯣꯏꯕ ꯑꯩꯈꯣꯏ ꯄꯝꯗꯨꯅ ꯍꯥꯜꯂꯒ ꯉꯥꯛꯇꯪꯒꯤ ꯑꯣꯏꯕ ꯃꯆꯦꯠ ꯌꯧꯁꯟꯕ ꯌꯥꯕ ꯍꯥꯏꯕꯗꯤ ꯀꯤꯂꯣꯃꯤꯇꯔ ꯑꯃ ꯑꯅꯤꯕꯨꯛꯇꯪ ꯑꯣꯏꯔꯁꯨ ꯊꯧꯖꯜꯂꯒ ꯍꯥꯜꯂ ꯍꯥꯜꯂꯒ ꯊꯧꯖꯜꯂꯒ ꯋꯥꯛꯁꯣꯞ ꯂꯩꯕ ꯖꯥꯒꯥꯕꯥꯎꯇ ꯌꯧꯅꯕꯩꯗ ꯄꯝ ꯃꯆꯥ ꯑꯃꯐꯥꯎ ꯍꯥꯞꯄ ꯗꯔꯀꯥꯔ ꯑꯣꯏ ꯑꯗꯨꯒ ꯑꯩꯈꯣꯏꯒꯤ ꯃꯔꯨ ꯑꯣꯏꯅ ꯑꯩꯈꯣꯏꯅ ꯊꯧꯕ ꯃꯇꯝꯁꯤꯗꯩꯗ ꯒꯥꯔꯤ ꯂꯝꯁꯥꯡ ꯊꯧꯔꯛꯄ ꯃꯇꯝꯁꯤꯗ ꯑꯩꯈꯣꯏꯅ ꯈꯣꯡꯎꯞ ꯍꯥꯏꯕꯗꯤ ꯀꯔꯤꯒꯨꯝꯕꯗ ꯈꯣꯡꯎꯞꯁꯤ ꯈꯣꯡꯎꯞ ꯌꯥꯎꯗꯅ ꯁꯦꯟꯗꯟ ꯁꯦꯟꯗꯟ ꯇꯣꯡꯉꯒ ꯒꯥꯔꯤ ꯊꯧꯕꯁꯤ ꯃꯁꯤ ꯑꯩꯈꯣꯏꯅ ꯌꯥꯝꯅ ꯗꯦꯟꯖꯔ ꯑꯣꯏ ꯃꯔꯝ ꯑꯗꯨꯅ ꯑꯩꯈꯣꯏ ꯈꯣꯡꯎꯞꯁꯤꯗ ꯑꯩꯈꯣꯏ ꯈꯣꯡꯎꯞꯁꯤ ꯈꯔ ꯂꯦꯗꯔꯒꯨꯝꯕꯒꯤ ꯈꯣꯡꯎꯞꯀꯨꯝꯕ ꯑꯩꯈꯣꯏꯒꯤ ꯑꯗꯨꯒꯨꯝꯕ ꯇꯣꯡꯕ ꯃꯗꯨꯅ ꯍꯦꯟꯅ ꯐꯒꯅꯤ ꯍꯥꯏꯅ ꯈꯜꯂꯤ ꯃꯔꯝ ꯑꯗꯨꯅ ꯑꯩꯈꯣꯏ ꯁꯤꯒꯨꯝꯕ ꯈꯨꯗꯤꯡꯃꯛꯁꯤ ꯑꯩꯈꯣꯏ ꯏꯁꯥ ꯏꯁꯥꯅ ꯃꯁꯤꯒꯤ ꯄꯣꯠꯁꯤꯡꯁꯤ ꯑꯩꯈꯣꯏꯅ ꯆꯦꯛꯁꯟꯅ ꯑꯩꯈꯣꯏꯒꯤ ꯍꯥꯏꯔꯤꯕ ꯂꯝꯁꯥꯡ ꯆꯠꯀꯗꯕ ꯑꯣꯏꯔꯒꯗꯤ ꯒꯥꯔꯤ ꯃꯆꯥꯗ ꯂꯝꯁꯥꯡ ꯆꯠꯀꯗꯕ ꯁꯤꯒꯨꯝꯕꯁꯤꯡꯁꯦ ꯑꯩꯅ ꯃꯁꯤ ꯊꯝꯖꯅꯤꯡꯏ